ꯑꯩꯅ ꯈ꯭ꯋꯥꯏꯗꯒꯤ ꯄꯥꯝꯖꯕ ꯃꯃꯤꯔꯣꯏ ꯍꯥꯏꯔꯒꯗꯤ ꯃꯅꯤꯄꯨꯔꯤ ꯐꯤꯂꯝꯒꯤ ꯕꯂꯥꯅꯤ ꯃꯍꯥꯛꯁꯦ ꯀꯔꯤꯒꯤꯗꯃꯛꯇ ꯄꯥꯝꯂꯤꯕꯅꯣ ꯍꯥꯏꯕ ꯃꯇꯝꯗ ꯃꯍꯥꯛꯅ ꯐꯤꯂꯝꯗꯨ ꯀꯨꯝꯂꯨ ꯀꯨꯝꯂꯨꯔꯕ ꯃꯥꯅ ꯇꯧꯔꯤꯕ ꯔꯣꯜꯗꯣ ꯍꯦꯛ ꯇꯧꯊꯣꯔꯛꯄꯗ ꯐꯖꯕ ꯍꯥꯏꯇꯥꯔꯦ ꯌꯥꯝ ꯆꯨꯅꯖꯕ ꯑꯗꯒꯤ ꯑꯩꯅ ꯈ꯭ꯋꯥꯏꯗꯒꯤ ꯀꯦꯔꯦꯛꯇꯔꯗ ꯄꯥꯝꯖꯕ ꯍꯥꯏꯔꯒꯗꯤ ꯌꯥꯏꯁꯀꯨꯜꯒꯤ ꯄꯥꯈꯪ ꯑꯉꯥꯎꯕꯗ ꯕꯂꯥꯅ ꯍꯥꯏꯇꯥꯔꯦ ꯇꯥꯡꯈꯨꯜ ꯅꯨꯄꯤ ꯑꯃ ꯁꯥꯔꯒ ꯃꯔꯣꯜ ꯈꯣꯏꯔꯤ ꯈꯣꯏꯔꯤꯒ ꯇꯧꯔꯒ ꯀꯔꯤꯍꯥꯏꯇꯥꯔꯦ ꯕꯣꯅꯤꯕꯨ ꯆꯩꯊꯠꯂꯒ ꯑꯐꯕ ꯕꯣꯅꯤꯕꯨ ꯑꯐꯕ ꯂꯝꯕꯤꯗ ꯄꯣꯔꯛꯈꯤꯕꯁꯦ ꯁꯤꯗ ꯍꯥꯏꯇꯥꯔꯦ ꯑꯩꯅ ꯌꯥꯝꯅ ꯅꯨꯡꯉꯥꯏꯕ ꯐꯥꯎꯖꯈꯤ